ꯍꯂꯣ ꯑꯥꯎ ꯅꯨꯡꯉꯥꯏꯔꯤꯑꯦ ꯅꯪꯗꯤ ꯀꯃꯥꯏꯅ ꯇꯧꯔꯤꯃꯣ

ꯑꯗꯨ ꯑꯥ ꯍꯥꯏꯔꯣ ꯍꯥꯏꯔꯣ ꯍꯣꯏ ꯆꯠꯁꯤ ꯆꯠꯁꯤ ꯀꯗꯥꯏ ꯋꯥꯏꯗ ꯆꯠꯁꯤꯒꯦ ꯍꯣꯏ ꯍꯣꯏ ꯍꯣꯏ ꯆꯠꯁꯤ ꯆꯠꯁꯤ ꯇꯥꯔꯤꯛ ꯀꯌꯥꯋꯥꯏꯗ ꯇꯧꯁꯤꯅꯣ ꯇꯥꯡ ꯇꯥꯔꯥ ꯑꯗ꯭ꯋꯥꯏꯗ ꯌꯥꯒꯗ꯭ꯔꯣ

ꯍꯣꯏ ꯍꯣꯏ ꯑꯗꯨꯃꯥꯏꯅ ꯇꯧꯁꯤ ꯑꯉꯥꯡꯁꯤꯡꯁꯨ ꯈꯔ ꯄꯨꯕꯤꯁꯦ ꯑꯪ

ꯍꯣꯏ ꯍꯣꯏ ꯇꯥꯅꯔꯁꯤ ꯎꯝ ꯍꯣꯏ ꯍꯣꯏ ꯎꯝ ꯍꯣꯏ ꯍꯣꯏ ꯍꯣꯏ ꯍꯣꯏ